ꯒꯦꯝ ꯁꯥꯟꯅꯕꯗꯨꯗ ꯃꯤ ꯃꯌꯥꯝ ꯏꯟꯇꯔꯦꯁ ꯃꯥꯟꯅꯕꯁꯤꯡꯁꯦ ꯄ꯭ꯂꯦꯠꯐꯣꯝ ꯑꯃ ꯄꯤꯌꯦ ꯃꯣꯏꯒꯤ ꯀꯝꯄꯤꯇꯦꯇꯤꯞꯅꯦꯁ ꯂꯦꯚꯦꯜ ꯍꯦꯟꯒꯠꯄꯤꯕꯅꯤ ꯑꯃ ꯑꯃ ꯒꯦꯝꯁꯇꯒꯤ ꯊꯦꯡꯅꯔꯒ ꯃꯔꯨ ꯑꯣꯏꯕ ꯌꯥꯎꯋꯦ ꯒꯦꯝꯁꯅ ꯁꯥꯟꯅꯕ ꯃꯤꯒꯤ ꯋꯥꯔꯤ ꯁꯥꯕ ꯁ꯭ꯀꯤꯜꯁꯨ ꯍꯦꯟꯒꯠꯄꯅꯤ ꯑꯗꯨꯅ ꯃꯁꯥꯒꯤ ꯄꯔꯁꯣꯅꯦꯂꯤꯇꯤꯁꯨ ꯐꯍꯟꯕꯅꯤ